ꯑꯩꯒꯤ ꯄꯨꯟꯁꯤꯗ ꯈ꯭ꯋꯥꯏꯗꯒꯤ ꯆꯥꯎꯅ ꯁꯤꯡꯅꯕ ꯍꯥꯏꯔꯗꯤ ꯑꯩꯅ ꯀ꯭ꯂꯥꯁ ꯇꯦꯟ ꯀꯥꯔꯤꯀꯥꯟꯗ ꯀꯣꯚꯤꯗ ꯃꯇꯝ ꯑꯣꯏꯕꯅꯤꯅ ꯃꯤ ꯄꯨꯟꯕ ꯌꯥꯗꯕꯅꯤꯅ ꯁ꯭ꯀꯨꯜ ꯁꯤꯡꯗꯣ ꯆꯥꯡ ꯅꯥꯏꯅ ꯑꯝꯇ ꯀ꯭ꯂꯥꯁ ꯇꯧꯗ꯭ꯔꯕꯅꯤꯅ ꯑꯣꯟꯂꯥꯏꯟ ꯀ꯭ꯂꯥꯁ ꯇꯧꯋꯦ ꯃꯇꯝꯗꯨꯗ ꯑꯩꯒꯤꯗꯤ ꯏꯁꯃꯥꯔꯠ ꯐꯣꯟꯗꯣ ꯂꯩꯖꯗꯕꯅꯤꯅ ꯑꯣꯟꯂꯥꯏꯟ ꯀ꯭ꯂꯥꯁꯇꯣ ꯌꯥꯎꯗ꯭ꯔꯦ ꯌꯥꯎꯗ꯭ꯔꯕꯅꯤꯅ ꯁ꯭ꯀꯨꯜꯗ ꯑꯣꯖꯥꯈꯩꯅ ꯑꯣꯟꯂꯥꯏꯟ ꯀ꯭ꯂꯥꯁ ꯇꯧꯕꯗꯣ ꯀꯔꯤ ꯇꯥꯛꯏꯅꯣ ꯀꯔꯤ ꯇꯧꯔꯤꯅꯣꯗꯣ ꯑꯃꯇ ꯈꯪꯗ꯭ꯔꯦ ꯈꯪꯗ꯭ꯔꯕꯅꯤꯅ ꯑꯩꯅ ꯏꯃꯥꯟꯅꯕꯗ ꯆꯠꯂ ꯆꯠꯂꯒ ꯍꯪꯉꯦ ꯁ꯭ꯀꯨꯜꯗꯒꯤ ꯀꯔꯤ ꯁꯖꯦꯁꯟ ꯄꯤꯔꯛ ꯕꯥꯏ ꯁꯥꯏꯟꯁꯇꯅ ꯀꯥꯔꯤ ꯄꯤꯔꯛꯏ ꯀꯔꯥꯏꯐꯥꯎ ꯇꯥꯛꯑꯦꯅ ꯍꯪꯉꯦ ꯑꯗꯣ ꯑꯩꯅ ꯁ꯭ꯀꯨꯜꯗꯒꯤ ꯄꯤꯔꯛꯄ ꯁꯖꯦꯁꯟ ꯁꯤꯡꯗꯣ ꯃꯣꯏꯗꯒꯤ ꯅꯣꯠꯁ ꯁꯤꯡꯗꯣ ꯂꯧꯔꯒ ꯖꯦꯔꯣꯛꯁ ꯇꯧꯔꯒ ꯂꯥꯏꯔꯤꯛꯇꯣ ꯑꯗꯨꯝ ꯑꯩꯒꯤ ꯉꯝꯕꯩ ꯆꯥꯡꯗ ꯈꯔ ꯈꯔꯗꯤ ꯐꯥꯏꯌꯦ ꯑꯗꯣ ꯍꯌꯦꯡ ꯈꯪꯗ꯭ꯔꯀꯥꯟꯗ ꯍꯪꯅꯕꯗꯣ ꯂꯩꯇ꯭ꯔꯕꯅꯤꯅ ꯑꯣꯖꯥꯅꯁꯨ ꯇꯥꯛꯄꯤꯗ꯭ꯔꯕꯅꯤꯅ ꯒ꯭ꯌꯥꯟꯗꯤ ꯈꯔ ꯇꯥꯕ ꯋꯥꯠꯈꯤ ꯑꯗꯣ ꯃꯦꯇ꯭ꯔꯤꯛ ꯑꯦꯛꯖꯥꯝ ꯌꯧꯁꯜꯂꯛꯄꯗꯣ ꯊꯥꯗꯤ ꯊꯥꯏꯌꯦ ꯑꯍꯥꯟꯕ ꯊꯥꯕ ꯍꯧꯔꯛꯄꯁꯤꯗꯩ ꯑꯩꯅ ꯊꯥꯔꯤꯕ ꯑꯦꯛꯖꯥꯝꯁꯦ ꯄꯥꯁ ꯇꯧꯗꯧ ꯃꯥꯟꯗ꯭ꯔꯦꯅ ꯈꯟꯗꯤ ꯈꯟꯖꯈꯤ ꯑꯗꯨꯕꯨ ꯑꯩꯅ ꯉꯝꯕꯤ ꯂꯦꯚꯦꯜꯗ ꯑꯩꯅ ꯉꯝꯕ ꯆꯥꯡꯗ ꯍꯣꯠꯅꯖꯔꯒ ꯊꯥꯈꯤꯕꯅꯤꯅ ꯉꯁꯤꯗꯤ ꯄꯥꯁꯄꯨꯗꯤ ꯇꯧꯖꯔꯦ ꯁꯤꯅꯤ ꯈ꯭ꯋꯥꯏꯗꯒꯤ ꯄꯨꯟꯁꯤꯗ ꯌꯥꯝꯅ ꯁꯤꯡꯅꯒꯤꯕꯗꯣ